ꯑꯩꯈꯣꯏꯒꯤ ꯔꯊꯖꯇ꯭ꯔꯥ ꯍꯥꯏꯅ ꯈꯪꯅꯔꯤꯕ ꯑꯩꯈꯣꯏ ꯃꯅꯤꯄꯨꯔ ꯃꯩꯇꯩꯔꯣꯟꯗꯅ ꯑꯩꯈꯣꯏꯒꯤ ꯀꯥꯡ ꯍꯥꯏꯅ ꯑꯩꯈꯣꯏ ꯈꯪꯅꯔꯤꯕ ꯃꯁꯤꯗ ꯑꯩꯈꯣꯏꯒꯤ ꯑꯌꯥꯝꯕꯅ ꯃꯌꯥꯝꯁꯤ ꯆꯤꯡꯗ ꯀꯩꯗ ꯑꯩꯈꯣꯏꯒꯤ ꯉꯔꯤꯌꯥꯟ ꯆꯤꯡꯗ ꯆꯠꯇꯅ ꯑꯩꯈꯣꯏꯒꯤ ꯀꯤꯍꯣꯝꯒꯤ ꯐꯦꯁꯇꯤꯕꯦꯜꯁꯦ ꯑꯗꯨꯝ ꯌꯥꯎꯕ ꯆꯠꯂꯤ ꯌꯥꯎꯕ ꯆꯠꯄ ꯃꯇꯝꯗ ꯑꯩꯈꯣꯏꯅ ꯃꯗꯩꯗꯨꯗ ꯇ꯭ꯔꯥꯏꯕꯣꯜꯁꯤꯡꯅꯁꯨ ꯑꯌꯥꯝꯕ ꯌꯣꯂꯝꯃꯤ ꯃꯩꯇꯩꯁꯤꯡꯁꯨ ꯑꯗꯨꯝ ꯌꯥꯎꯋꯤ ꯑꯗꯣ ꯑꯩꯈꯣꯏ ꯂꯩꯕ ꯂꯩꯕ ꯆꯠꯂꯦ ꯂꯩꯕ ꯆꯠꯄꯁꯤꯗ ꯁꯨꯝ ꯀꯣꯏꯕꯣꯏ ꯀꯩꯕꯣꯏ ꯑꯗꯣ ꯂꯩꯕ ꯃꯇꯝꯗ ꯃꯁꯤꯒꯤ ꯀꯥꯟꯅꯕꯁꯤꯡꯁꯤꯁꯨ ꯑꯩꯈꯣꯏ ꯍꯪꯉꯤ ꯀꯤꯍꯣꯝꯁꯤ ꯆꯥꯕꯗ ꯀꯔꯤ ꯀꯔꯤ ꯀꯥꯟꯅꯕ ꯑꯗꯩ ꯀꯝꯗꯧꯕ ꯀꯃꯥꯏ ꯇꯧꯕ ꯍꯪꯕ ꯃꯇꯝ ꯃꯣꯏꯅꯁꯨ ꯐꯖꯅ ꯍꯥꯏꯔꯛꯏ ꯌꯥꯝ ꯃꯦꯟ ꯑꯣꯏꯅ ꯀꯥꯟꯅꯕꯗ ꯑꯩꯈꯣꯏꯒꯤ ꯂꯪꯁꯇ ꯃꯥꯁꯦ ꯌꯥꯝ ꯀꯥꯅꯩ ꯍꯥꯏ ꯂꯪꯁꯇ ꯌꯥꯝ ꯀꯥꯟꯅꯕꯅꯤꯅ ꯃꯁꯤ ꯌꯥꯝ ꯐꯕ ꯄꯣꯠꯅꯤ ꯑꯗꯨꯅꯤ ꯑꯅ ꯁꯨꯒꯥꯏꯅꯁꯨ ꯑꯗꯨꯝ ꯈꯔ ꯇꯥꯛꯂꯛꯑꯦ ꯑꯗꯣ ꯃꯇꯝꯗꯨꯗ ꯃꯣꯏꯒꯤ ꯀꯤꯍꯣꯝꯒꯤ ꯐꯦꯁꯇꯤꯕꯦꯜ ꯇꯧꯕꯖꯤꯗꯁꯨ ꯃꯣꯏꯒꯤ ꯀꯥꯟꯅꯕꯁꯦ ꯁꯦꯟꯃꯤꯠꯂꯣꯟꯗꯁꯨ ꯃꯣꯏ ꯃꯁꯥꯗꯁꯨ ꯀꯥꯟꯅꯖꯔꯦ ꯐꯥꯝ ꯇꯧꯕꯗꯁꯨ ꯑꯗꯨꯃ ꯆꯥꯎꯈꯠꯆꯔꯦꯅ ꯈꯜꯂꯤ